ꯍꯟꯗꯛꯁꯦ ꯑꯩꯅ ꯑꯣꯟꯂꯥꯏꯟꯗꯒꯤ ꯏꯟꯗꯛꯁꯜ ꯑꯃ ꯆꯦꯜꯂꯦ ꯏꯟꯗꯛꯁꯜ ꯑꯗꯣ ꯐꯗꯧꯃꯥꯜꯂꯦꯅ ꯈꯜꯂꯒ ꯆꯦꯜꯂꯨꯕꯅꯤ ꯁꯤꯖꯤꯟꯅꯕ ꯀꯥꯟꯗꯗꯤ ꯅꯨꯉꯥꯏꯔꯝꯗ꯭ꯔꯦ ꯑꯗꯨꯒꯤ ꯃꯊꯛꯇꯁꯨ ꯀꯨꯏꯁꯨ ꯀꯨꯏꯗꯅ ꯌꯥꯈꯤꯗꯔꯦ ꯆꯥꯛꯊꯣꯛꯈ꯭ꯔꯦ ꯃꯁꯤ ꯌꯥꯝꯅ ꯅꯨꯉꯥꯏꯇꯦꯗ ꯏꯃꯤꯠꯅ ꯎꯔꯒ ꯂꯩꯔꯝꯕꯅ ꯍꯦꯟꯅ ꯐꯕꯖꯥꯠꯅꯤ ꯑꯣꯟꯂꯥꯏꯟꯒꯤ ꯄꯣꯠ ꯍꯥꯏꯁꯦ ꯀꯌꯥꯗꯤ ꯃꯊꯣꯡ ꯆꯥꯗꯕꯖꯥꯠꯅꯤ ꯍꯌꯦꯡꯈꯩꯗꯤ ꯌꯦꯡꯉꯒ ꯏꯃꯤꯠꯅ ꯎꯔꯒ ꯕꯖꯥꯔꯗꯒꯤ ꯄꯩꯁꯥ ꯑꯆꯪꯕ ꯄꯤꯔꯒ ꯂꯩꯕꯗꯣ ꯑꯗꯨꯅ ꯍꯦꯟꯅ ꯐꯔꯅꯦꯅ ꯈꯜꯂꯦ